ꯑꯩꯅ ꯈꯪꯕꯗ ꯁꯥꯟꯅꯔꯣꯏꯁꯤꯡꯅ ꯃꯣꯏꯅ ꯁꯥꯟꯅꯕ ꯃꯇꯝꯗ ꯄꯥꯔꯐꯣꯔꯃꯦꯟꯁ ꯐꯖꯅꯕꯅꯤ ꯍꯥꯏꯗꯨꯅ ꯑꯦꯁꯇꯦꯔꯣꯏꯗꯅ ꯆꯤꯡꯕ ꯑꯗꯒꯤ ꯏꯁꯇꯦꯇꯦꯔꯣꯟ ꯄꯤꯜꯁꯅ ꯆꯤꯡꯕ ꯃꯣꯏꯅ ꯆꯥꯁꯤꯟꯗꯨꯅ ꯁꯥꯟꯅꯁꯤꯜꯂꯕ ꯃꯇꯨꯡ ꯃꯣꯏꯅ ꯁꯥꯟꯅꯔꯤꯉꯩ ꯃꯇꯝꯗꯗꯤ ꯑꯗꯨ ꯀꯥꯞꯄꯒ ꯁꯥꯟꯅꯔꯕꯅꯤꯅ ꯌꯥꯝ ꯃꯄꯥꯡꯒꯜꯗꯤ ꯀꯜꯂꯤ ꯑꯃꯁꯨꯡ ꯃꯣꯏꯒꯤ ꯕꯣꯗꯤ ꯏꯁꯇ꯭ꯔꯛꯆꯔ ꯆꯥꯔꯤꯉꯩ ꯃꯅꯨꯡꯗꯗꯤ ꯌꯥꯝ ꯐꯖꯩ ꯑꯗꯨꯕꯨ ꯃꯣꯏꯅ ꯆꯥꯔ ꯁꯤꯖꯤꯟꯅꯔꯤ ꯃꯈꯩ ꯃꯣꯏꯅ ꯁꯤꯖꯤꯟꯅꯔꯤꯕ ꯃꯌꯥꯝꯗꯨꯅ ꯍꯌꯦꯡ ꯀꯣꯟꯅ ꯁꯥꯟꯅꯕ ꯂꯣꯏꯔꯕ ꯃꯇꯨꯡꯗ ꯃꯣꯏꯗ ꯃꯣꯏꯒꯤ ꯃꯁꯜ ꯃꯁꯜꯗꯕꯨ ꯑꯣꯏꯔꯣ ꯃꯁꯜ ꯑꯃꯒ ꯑꯃꯒ ꯆꯥꯎꯕ ꯈꯦꯠꯅꯔꯛꯄ ꯑꯗꯨꯗꯒꯤ ꯈꯨꯠꯇ ꯑꯣꯏꯔꯣ ꯃꯨꯛꯄ ꯃꯇꯝꯗ ꯑꯃꯅ ꯍꯦꯟꯈꯤꯕꯅ ꯑꯃꯗꯣ ꯑꯗꯨꯝ ꯄꯦꯔꯥꯂꯥꯏꯁ ꯆꯤꯡꯍꯧꯕ ꯑꯗꯒꯤ ꯆꯠꯄꯗꯁꯨ ꯆꯠꯄꯗꯁꯨ ꯄꯥꯡꯒꯜ ꯐꯖꯅ ꯐꯨꯗꯣꯛꯑꯒ ꯆꯠꯄ ꯉꯝꯂꯛꯇꯕ ꯏꯁꯥꯒꯤ ꯑꯁꯦꯡꯕ ꯄꯥꯡꯒꯜ ꯐꯨꯗꯣꯛꯄ ꯉꯝꯂꯛꯇꯕ ꯃꯣꯏꯅ ꯆꯥꯈꯤꯕ ꯁꯤꯖꯤꯟꯅꯈꯤꯕ ꯃꯈꯩꯗꯨꯅ ꯏꯁꯥꯗ ꯄꯣꯝꯊꯣꯛꯄ ꯆꯥꯎꯊꯣꯛꯄ ꯁꯥꯏꯖ ꯃꯥꯟꯅꯔꯛꯇꯕ ꯃꯌꯥꯝ ꯑꯃ ꯊꯣꯛꯍꯜꯂꯤ ꯑꯃꯁꯨꯡ ꯃꯣꯏꯕꯨ ꯃꯇꯝ ꯆꯥꯔꯤꯉꯩ ꯃꯇꯝꯗꯗꯤ ꯌꯥꯝ ꯀꯟꯈ꯭ꯔꯕꯁꯨ ꯁꯤꯖꯤꯟꯅꯕ ꯂꯣꯏꯔꯕ ꯃꯇꯨꯡꯗꯗꯤ ꯃꯣꯏꯅ ꯌꯥꯝ ꯃꯣꯏꯒꯤ ꯃꯁꯥꯗ ꯌꯥꯝ ꯀꯟꯗꯕ ꯌꯥꯝ ꯋꯤꯛ ꯑꯣꯏꯅ ꯂꯩꯔꯛꯄ ꯑꯁꯤꯅ ꯆꯤꯡꯕ ꯌꯥꯝ ꯊꯣꯛꯍꯜꯂꯛꯏ